ꯃꯅꯤꯄꯨꯔ ꯂꯣꯟ ꯑꯁꯤ ꯑꯩꯈꯣꯏꯒꯤ ꯂꯩꯔꯤꯕ ꯏꯁꯇꯦꯠꯁꯤꯒꯤ ꯑꯣꯏꯅ ꯑꯇꯣꯞꯄ ꯖꯥꯇꯤ ꯀꯝꯃꯨꯅꯦꯜꯁꯤꯡꯅ ꯉꯥꯡꯅꯕ ꯂꯣꯟꯁꯤꯡꯗꯒꯤꯗꯤ ꯑꯩꯈꯣꯏ ꯃꯅꯤꯄꯨꯔ ꯂꯣꯟꯁꯤꯅ ꯍꯥꯏꯗꯤ ꯃꯩꯇꯩꯂꯣꯟ ꯍꯥꯏꯕ ꯂꯣꯟ ꯑꯁꯤꯅ ꯇꯣꯉꯥꯜꯂꯤ ꯍꯥꯏꯕꯩ ꯃꯔꯝꯗꯤ ꯑꯇꯣꯞꯄ ꯑꯩꯈꯣꯏ ꯇ꯭ꯔꯥꯏꯕꯦꯜꯁ ꯑꯣꯏꯒꯦꯔꯥ ꯃꯨꯁꯂꯤꯝꯁꯨ ꯑꯣꯏꯒꯦꯔꯥ ꯃꯈꯣꯏꯒꯤ ꯃꯔꯣꯟꯗ ꯇꯣꯉꯥꯟ ꯇꯣꯉꯥꯟꯕ ꯂꯣꯟꯁꯤꯡꯗ ꯃꯈꯣꯏꯅ ꯃꯈꯣꯏꯒꯤ ꯑꯣꯏꯕ ꯇꯣꯉꯥꯟꯕ ꯀꯝꯃꯨꯅꯤꯇꯤꯗ ꯉꯥꯡꯖꯕ ꯇꯥꯔꯁꯨ ꯑꯩꯈꯣꯏ ꯃꯅꯤꯄꯨꯔꯒꯤ ꯑꯣꯏꯕ ꯂꯣꯟ ꯉꯥꯡꯕ ꯂꯥꯛꯄ ꯃꯇꯝꯗꯗꯤ ꯃꯅꯤꯄꯨꯔ ꯂꯣꯟꯁꯤ ꯅꯠꯇꯅ ꯑꯇꯣꯞꯄ ꯂꯣꯟ ꯑꯃꯐꯥꯎ ꯁꯤꯟꯕ ꯌꯥꯗꯦ ꯑꯃꯗꯤ ꯑꯩꯈꯣꯏ ꯃꯅꯤꯄꯨꯔ ꯂꯣꯟ ꯑꯁꯤ ꯏꯟꯗꯤꯌꯥꯒꯤ ꯑꯣꯏꯅꯁꯨ ꯅꯤꯄꯥꯜꯁꯨꯕ ꯁꯦꯗꯨꯜꯗ ꯆꯜꯂꯦ ꯃꯔꯝ ꯑꯁꯤꯅ

ꯑꯗꯨꯛꯀꯤ ꯃꯇꯤꯛ ꯃꯅꯤꯄꯨꯔꯒꯤ ꯃꯄꯥꯟꯗ ꯈꯪꯍꯟꯗꯨꯅ ꯍꯥꯏꯗꯤ ꯃꯩꯇꯩꯂꯣꯟ ꯍꯥꯏꯕ ꯃꯅꯤꯄꯨꯔ ꯂꯣꯟ ꯑꯁꯦ ꯑꯩꯈꯣꯏ ꯃꯅꯤꯄꯨꯔꯒꯤ ꯑꯁꯦꯡꯕ ꯂꯣꯟꯅꯤ ꯍꯥꯏꯕꯗꯣ ꯑꯩꯈꯣꯏꯒꯤ ꯃꯅꯤꯄꯨꯔ ꯂꯣꯟ ꯑꯁꯤꯅ ꯑꯇꯣꯞꯄ ꯑꯩꯈꯣꯏ ꯏꯁꯇꯦꯠꯇ ꯂꯩꯔꯤꯕ ꯂꯣꯟꯁꯤꯡ ꯑꯁꯤꯗꯒꯤ ꯇꯣꯉꯥꯟꯅ ꯍꯥꯏꯗꯤ ꯈꯟꯗꯣꯛꯑꯒ ꯉꯥꯡꯍꯜꯂꯤ